ꯑꯩꯅ ꯄꯥꯝꯖꯕ ꯀꯨꯝꯗꯤ ꯅꯤꯡꯊꯝꯊꯥꯅꯤ ꯅꯤꯡꯊꯝꯊꯥ ꯍꯥꯏꯕꯁꯤꯗꯤ ꯌꯥꯝꯅ ꯏꯪꯕ ꯃꯇꯝꯅꯤ ꯑꯗꯨꯕꯨ ꯐꯤꯔꯣꯟ ꯑꯥꯊꯥꯕ ꯁꯤꯖꯤꯟꯅꯗꯨꯅ ꯂꯨꯝꯍꯟꯕ ꯌꯥꯏ ꯑꯗꯨꯒ ꯌꯦꯡꯕꯗꯁꯨ ꯌꯥꯝꯅ ꯐꯖꯕ ꯃꯇꯝꯅꯤ ꯀꯣꯏꯕ ꯆꯠꯄ ꯀꯩꯗꯧꯕꯗ ꯅꯨꯡꯉꯥꯏꯕ ꯃꯇꯝꯅꯤ